ꯃꯅꯤꯄꯨꯔ ꯂꯣꯟꯗ ꯌꯥꯝꯅ ꯃꯔꯨ ꯑꯣꯏꯕ ꯅꯨꯡꯉꯥꯏꯕ ꯍꯥꯏꯕ ꯇꯥꯔꯒꯗꯤ ꯑꯩꯈꯣꯏꯒꯤ ꯏꯄꯥ ꯏꯄꯨꯁꯤꯡꯅ ꯊꯝꯕꯤꯔꯝꯕ ꯄꯨꯌꯥꯁꯤꯡꯗ ꯌꯥꯎꯕ ꯑꯩꯈꯣꯏꯒꯤ ꯂꯣꯟ ꯍꯧꯖꯤꯛ ꯍꯧꯖꯤꯛ ꯉꯥꯡꯂꯤꯕ ꯅꯠꯇꯕꯤꯗ ꯑꯩꯈꯣꯏꯅ ꯑꯔꯤꯕ ꯂꯣꯟ ꯍꯥꯏꯕꯇꯥꯔꯦ ꯃꯅꯤꯄꯨꯔꯒꯤ ꯑꯔꯤꯕ ꯂꯣꯟ ꯂꯣꯟ ꯈꯣꯟꯊꯣꯛꯁꯤꯡ ꯑꯁꯤ ꯍꯧꯖꯤꯛ ꯍꯧꯖꯤꯛꯀꯤ ꯁꯤꯡꯁꯤꯒꯗꯤ ꯈꯤꯇꯪ ꯈꯦꯅꯔꯦ ꯍꯥꯏꯕ ꯇꯥꯔꯦ ꯑꯗꯨꯕꯨ ꯍꯥꯏꯔꯤꯕ ꯑꯔꯤꯕ ꯂꯣꯟꯁꯤꯡ ꯑꯁꯤꯗꯤ ꯌꯥꯝꯅ ꯏꯟꯇꯔꯦꯁꯇꯤꯡ ꯑꯣꯏ ꯍꯥꯏꯕꯗꯤ ꯈꯤꯇꯪꯈꯛ ꯄ꯭ꯔꯥꯃꯥꯟ ꯑꯣꯏꯅ ꯇꯧꯖꯕ ꯃꯇꯝꯁꯤꯗ ꯏꯄꯥ ꯍꯥꯏꯕ ꯃꯇꯝꯁꯤꯗ ꯊꯥꯏꯅꯉꯥꯏ ꯃꯇꯝꯗꯗꯤ ꯄꯟꯊꯧ ꯍꯥꯏ ꯑꯗꯣ ꯏꯃꯥ ꯍꯥꯏꯕꯁꯤꯅ ꯊꯥꯏꯅꯉꯩꯒꯤꯁꯤꯗ ꯄꯂꯦꯝ ꯍꯥꯏꯅ ꯍꯥꯏ ꯑꯗꯨꯅ ꯍꯥꯏꯔꯤꯕ ꯋꯥꯍꯩꯁꯤꯡ ꯑꯁꯤ ꯇꯥꯕ ꯃꯇꯝꯗꯁꯨ ꯌꯥꯝꯅ ꯅꯨꯡꯉꯥꯏ ꯑꯗꯨꯒ ꯌꯥꯝ ꯏꯟꯇꯔꯦꯁꯇꯤꯡ ꯑꯣꯏꯕ ꯋꯥꯍꯩ ꯍꯥꯏꯕꯗꯨ ꯑꯣꯏ ꯑꯗꯨꯒ ꯋꯥꯍꯩ ꯄꯔꯦꯡ ꯑꯃ ꯍꯥꯏꯕ ꯍꯥꯏꯔꯒꯗꯤ ꯄꯂꯦꯝ ꯏꯃꯥ ꯅꯨꯡꯁꯤꯕꯤ